ꯑꯩꯅ ꯑꯩꯅ ꯈ꯭ꯋꯥꯏꯗꯒꯤ ꯄꯥꯝꯖꯕ ꯏꯁꯇꯥꯔ ꯑꯦꯛꯇꯔ ꯑꯦꯛꯇ꯭ꯔꯦꯁꯁꯤꯡ ꯊꯦꯡꯅꯕ ꯇꯥꯔꯒꯗꯤ ꯑꯩꯅ ꯃꯈꯣꯏꯗ ꯏꯁꯇꯥꯔ ꯑꯃ ꯑꯣꯏꯕꯗ ꯀꯔꯤ ꯀꯔꯤ ꯃꯒꯨꯟ ꯆꯦꯟꯒꯗꯒꯦ ꯑꯃꯗꯤ ꯀꯔꯤ ꯀꯔꯤ ꯇꯧꯔꯒ ꯏꯁꯇꯥꯔ ꯃꯃꯤꯡ ꯆꯠꯄ ꯑꯃ ꯑꯣꯏꯒꯗꯒꯦ ꯑꯐꯥꯎꯕ ꯏꯁꯇꯥꯔ ꯑꯃ ꯑꯣꯏꯒꯗꯒꯦ ꯕꯣꯂꯤꯋꯨꯠ ꯀꯔꯤ ꯀꯔꯥ ꯏꯁꯇꯥꯔꯁꯦ ꯀꯔꯝ ꯍꯥꯏꯅ ꯑꯣꯏꯅꯤꯡꯉꯥꯏꯒꯤꯗꯃꯛꯇ ꯀꯔꯤ ꯀꯔꯤ ꯀꯩꯗꯧꯔꯛꯈꯤꯒꯦ ꯃꯈꯣꯏꯒꯤ ꯄꯨꯟꯁꯤ ꯋꯥꯔꯤ ꯍꯥꯟꯅ ꯍꯪꯒꯅꯤ ꯑꯩꯅ ꯄꯥꯝꯖꯕ ꯏꯁꯇꯥꯔ ꯑꯗꯨꯒꯤ ꯑꯗꯨꯒ ꯁꯤꯒꯤ ꯂꯥꯏꯟꯁꯤꯗ ꯀꯔꯝꯅ ꯆꯪꯉꯛꯏꯅꯣ ꯏꯁꯥꯅ ꯍꯥꯟꯅꯗꯒꯤ ꯍꯧꯅ ꯄꯥꯝꯖꯔꯛꯄ꯭ꯔꯥ ꯄꯥꯝꯖꯕ ꯑꯃꯕꯨ ꯐꯪꯅꯤꯡꯉꯥꯏꯒꯤ ꯍꯣꯠꯅꯕꯗ ꯀꯌꯥꯃꯨꯛꯀꯤ ꯃꯇꯤꯛ ꯑꯦꯐꯣꯔꯠ ꯊꯥꯊꯈꯤꯒꯦ ꯃꯗꯨꯁꯤꯡ ꯑꯗꯣ ꯑꯩꯅ ꯍꯪꯒꯅꯤ ꯑꯗꯨꯒ ꯀꯔꯝ ꯀꯔꯝꯕ ꯐꯤꯂꯝꯗꯅ ꯍꯦꯟꯅ ꯑꯩꯅ ꯄꯥꯝꯖꯕ ꯐꯤꯂꯝ ꯃꯈꯣꯏꯁꯤꯡꯒꯤ ꯂꯩ ꯑꯗꯣ ꯃꯈꯣꯏꯅꯗꯤ ꯀꯔꯝ ꯀꯔꯝꯕ ꯐꯤꯂꯝꯗꯅ ꯍꯦꯟꯅ ꯑꯦꯛ ꯇꯧꯕ ꯅꯨꯡꯉꯥꯏꯈꯤꯒꯦ ꯑꯃꯗꯤ ꯀꯔꯝ ꯀꯔꯝꯕ ꯍꯥꯏꯗꯤ ꯃꯣꯏ ꯃꯈꯣꯏ ꯃꯁꯥꯗꯁꯨ ꯇꯥꯔꯣꯏꯗ ꯇꯥꯔꯒꯁꯨ ꯃꯈꯣꯏ ꯃꯁꯥꯅ ꯑꯃꯨꯛꯀ ꯏꯁꯇꯥꯔ ꯑꯇꯣꯞꯄ ꯀꯔꯝꯕꯕꯨ ꯂꯥꯏꯛ ꯇꯧꯕꯒꯦ ꯍꯪꯕꯗꯣ ꯑꯗꯨꯒꯨꯝꯕꯁꯨ ꯑꯩꯅ ꯈꯪꯅꯤꯡꯉꯦ ꯃꯈꯣꯏꯗꯒꯤ ꯑꯗꯨꯒꯨꯝꯕꯁꯨ ꯍꯪꯒꯅꯤ ꯑꯗꯨꯒ ꯃꯈꯣꯏꯒ ꯃꯈꯣꯏꯗ ꯍꯪꯕ ꯌꯥꯕ ꯀꯣꯏꯁꯟ ꯃꯈꯩ ꯑꯩꯅ ꯄꯥꯝꯖꯕ ꯑꯗꯒꯤ ꯀꯔꯝ ꯀꯔꯝꯕ ꯀꯔꯝꯕ ꯏꯁꯇꯥꯔꯒ ꯑꯦꯛ ꯇꯧꯔꯒꯅ ꯍꯦꯟꯅ ꯀꯩꯗꯧꯕꯒꯦꯅ ꯐꯤꯃꯦꯜ ꯑꯣꯏꯒꯦꯔ ꯃꯦꯜ ꯑꯣꯏꯒꯦꯔ ꯑꯗꯨꯁꯤꯡꯗꯁꯨ ꯑꯗꯨꯒꯨꯝꯕ ꯀꯣꯏꯁꯟꯁꯨ ꯍꯪꯒꯅꯤ ꯑꯗꯨꯒ ꯏꯁꯇꯥꯔ ꯑꯃ ꯑꯣꯏꯔꯛꯄ ꯑꯁꯤꯗ ꯏꯁꯥꯅ ꯏꯁꯥꯒꯤ ꯂꯥꯏꯐꯇꯣ ꯃꯥꯏ ꯄꯥꯛꯆꯔꯦ ꯅꯤꯡꯕ ꯊꯨꯡꯖꯔꯦꯅ ꯈꯟꯕ꯭ꯔꯥ ꯅꯠꯇ꯭ꯔꯒꯅ ꯀꯔꯝꯕ ꯀꯔꯤ ꯑꯋꯥꯠꯄ ꯂꯩꯔꯤꯅ ꯈꯟꯕ꯭ꯔꯥ ꯑꯗꯨꯒ ꯏꯁꯇꯥꯔ ꯑꯃ ꯑꯣꯏꯅꯤꯡꯉꯥꯏꯒꯤꯗꯃꯛꯇ ꯆꯍꯤ ꯀꯌꯥꯃꯨꯛꯇꯒꯤ ꯏꯁꯇ꯭ꯔꯒꯜ ꯇꯧꯒꯦ ꯃꯗꯨꯅ ꯆꯤꯡꯕ ꯑꯃꯗꯤ ꯏꯁꯇꯥꯔꯗꯨꯕꯨ ꯍꯦꯛ ꯎꯕꯗ ꯑꯩꯅ ꯃꯈꯣꯏꯗ ꯑꯩꯅ ꯍꯪꯅꯤꯡꯕ ꯀꯣꯏꯁꯟ ꯑꯃꯁꯨꯡ ꯑꯩꯅ ꯄꯥꯝꯖꯔꯛꯄ ꯑꯗꯒꯤ ꯁꯤꯒꯤ ꯐꯤꯂꯝꯗꯒꯤ ꯄꯥꯝꯃꯛꯑꯦ ꯑꯗꯨꯁꯤꯡꯗꯨꯁꯨ ꯑꯩꯅ ꯃꯈꯣꯏꯗ ꯁꯤꯌꯥꯔ ꯇꯧꯒꯅꯤ ꯃꯈꯣꯏꯅ ꯇꯥꯕꯤꯕ ꯃꯈꯣꯏꯅ ꯇꯥꯕꯤꯅꯤꯡꯉꯥꯏꯒꯤꯗꯃꯛꯇ ꯑꯩꯅ ꯁꯤꯌꯥꯔ ꯇꯧꯒꯅꯤ ꯃꯈꯣꯏꯅꯁꯨ ꯇꯥꯕꯤꯒꯅꯦꯅ ꯈꯜꯂꯦ ꯍꯧꯖꯤꯛꯀꯤ ꯃꯇꯝꯗꯗꯤ ꯌꯥꯝꯅ ꯆꯥꯎꯈꯠꯂꯦ ꯏꯟꯇꯔꯦꯛꯁꯟꯁꯨ ꯀꯩꯁꯨ ꯇꯧꯍꯟꯗꯕ ꯑꯣꯏꯗ꯭ꯔꯦ ꯇꯧꯅꯩꯌꯦ ꯑꯗꯨꯅ ꯑꯗꯨꯒꯤ ꯊꯦꯡꯅꯕꯗꯣ ꯑꯩꯅꯁꯨ ꯄꯥꯝꯃꯦ ꯑꯗꯨꯒ ꯊꯦꯡꯅꯕꯁꯨ ꯊꯦꯡꯅꯕ ꯃꯇꯝꯗ ꯀꯣꯏꯁꯟ ꯀꯌꯥ ꯑꯃꯁꯨ ꯍꯪꯒꯅꯤ ꯑꯗꯨꯒ ꯀꯔꯤꯒꯤꯗꯃꯛꯇ ꯏꯁꯇꯥꯔ ꯑꯃ ꯑꯣꯏꯅꯤꯡꯉꯥꯏꯒꯤꯗꯃꯛꯇ ꯋꯥꯈꯟ ꯈꯜꯂꯛꯈꯤꯕꯅꯣ ꯍꯥꯏꯕ ꯀꯣꯏꯁꯟꯁꯤꯃꯁꯨ ꯑꯩꯒꯤꯗꯤ ꯌꯥꯝꯅ ꯃꯔꯨ ꯑꯣꯏꯕ ꯀꯣꯏꯁꯟꯅꯦ